ꯐꯥꯝꯗ ꯑꯩꯅ ꯊꯕꯛ ꯇꯧꯔꯤꯉꯩꯗ ꯑꯩꯈꯣꯏꯅ ꯃꯣꯕꯥꯏꯜ ꯐꯣꯟꯗꯒꯤ ꯔꯦꯗꯤꯑꯣꯗꯒꯤ ꯏꯁꯩ ꯅꯨꯡꯁꯩ ꯇꯥꯔꯒ ꯑꯩꯈꯣꯏꯒꯤ ꯃꯇꯝ ꯂꯦꯜꯂꯤ ꯑꯗꯨꯕꯨ ꯐꯣꯛ ꯐꯣꯛ ꯁꯣꯡꯗꯤ ꯍꯧꯖꯤꯛꯀꯥꯟꯗꯤ ꯇꯧꯅꯗ꯭ꯔꯦ ꯃꯇꯝ ꯑꯃꯗꯗꯤ ꯇꯧꯔꯝꯃꯤ ꯑꯗꯨꯕꯨ ꯍꯧꯖꯤꯛꯇꯗꯤ ꯃꯁꯤ ꯇꯧꯅꯗ꯭ꯔꯦ